ꯁꯥ ꯁꯟ ꯌꯣꯛꯄꯒ ꯑꯩꯈꯣꯏꯒꯤ ꯃꯔꯤ ꯂꯩꯅꯕ ꯊꯕꯛ ꯑꯩꯈꯣꯏꯒꯤ ꯄꯥꯡꯊꯣꯛꯄ ꯃꯇꯝꯗ ꯑꯩꯈꯣꯏꯅ ꯀꯃꯥꯏꯅ ꯄꯥꯡꯊꯣꯛꯀꯅꯤ ꯍꯥꯏꯕ ꯃꯇꯝꯗꯀꯣ ꯍꯥꯏꯗꯤ ꯑꯩꯈꯣꯏꯒꯤ ꯌꯨꯝꯗ ꯂꯣꯏꯕ ꯁꯥ ꯍꯥꯏꯔꯒꯗꯤ ꯑꯩꯈꯣꯏꯒꯤ ꯁꯟ ꯂꯣꯏꯔꯤ ꯁꯟ ꯂꯣꯏꯔꯤ ꯌꯦꯟ ꯉꯥꯅꯨ ꯑꯩꯈꯣꯏ ꯂꯣꯏꯅꯔꯤꯗꯅꯀꯣ ꯑꯗꯣ ꯁꯤꯒꯨꯝꯕꯁꯤꯗ ꯑꯩꯈꯣꯏꯅ ꯄꯤꯛꯄꯁꯤꯗ ꯍꯥꯟꯅ ꯑꯩꯈꯣꯏꯅ ꯂꯣꯏꯕꯁꯦ ꯍꯥꯟꯅ ꯍꯧꯕ ꯌꯥꯏꯌꯦꯕꯀꯣ ꯑꯩꯈꯣꯏꯅ ꯁꯤꯗ ꯍꯥꯟꯅ ꯑꯩꯈꯣꯏꯅ ꯇꯧꯔꯅ ꯈꯜꯂꯁꯦ ꯌꯦꯟ ꯉꯥꯅꯨ ꯂꯣꯏꯔꯦ ꯈꯜꯂꯁꯦ ꯌꯦꯟ ꯉꯥꯅꯨ ꯂꯣꯏꯕ ꯃꯇꯝꯗ ꯑꯩꯈꯣꯏꯅ ꯌꯦꯟ ꯉꯥꯅꯨꯁꯦ ꯂꯣꯏꯔꯛꯄꯗ ꯑꯩꯈꯣꯏꯅ ꯇꯣꯉꯥꯟꯕ ꯃꯥꯒꯤ ꯃꯆꯤꯟꯖꯥꯛ ꯂꯩꯔꯒ ꯄꯤꯖꯕꯒꯤ ꯃꯍꯨꯠꯇꯀꯣ ꯌꯨꯝꯗꯒꯤ ꯑꯩꯈꯣꯏꯒꯤ ꯃꯅꯥ ꯃꯁꯤꯡ ꯂꯩꯔꯤꯕꯗꯣ ꯁꯣꯏꯔꯒ ꯑꯩꯈꯣꯏꯒꯤ ꯆꯥꯛ ꯑꯩꯈꯣꯏꯒꯤ ꯑꯔꯦꯝꯕ ꯂꯩꯗꯅꯀꯣ ꯑꯗꯨꯒꯨꯝꯕꯗꯨꯒ ꯇꯣꯠꯂꯒ ꯑꯗꯨꯃꯥꯏꯅ ꯄꯤꯖꯕ ꯁꯟ ꯑꯩꯈꯣꯏꯒꯤ ꯀꯩꯅꯣꯁꯤꯗ ꯌꯦꯟ ꯉꯥꯅꯨꯁꯤꯗ ꯑꯗꯨꯃꯥꯏꯅ ꯃꯆꯤꯟꯖꯥꯛꯁꯦ ꯑꯗꯨꯃꯥꯏꯅ ꯍꯨꯟꯕꯤꯕꯀꯣ ꯃꯣꯏꯗ ꯑꯗꯒꯤꯗꯤ ꯃꯣꯏꯗꯣ ꯑꯃꯨꯛ ꯑꯩꯈꯣꯏꯒꯤ ꯉꯥꯏꯍꯥꯛꯁꯨ ꯑꯗꯨꯝ ꯊꯥꯗꯣꯛꯄꯤꯕ ꯀꯩꯁꯨ ꯀꯥꯏꯗꯦꯀꯣ ꯑꯗꯨꯃꯥꯏꯅ ꯇꯧꯔꯒ ꯑꯩꯈꯣꯏꯒꯤ ꯃꯈꯣꯏꯁꯦ ꯑꯗꯨꯃꯥꯏꯅ ꯌꯣꯛꯄꯤꯌꯦꯕ ꯑꯗꯒꯤꯗꯤ ꯁꯟ ꯑꯣꯏꯔꯣ ꯁꯟꯁꯤꯁꯨ ꯑꯩꯈꯣꯏꯅ ꯁꯖꯤꯛ ꯐꯥꯟꯗꯅ ꯇꯧꯔꯒ ꯃꯕꯨꯛ ꯊꯟꯅ ꯑꯗꯨꯃꯥꯏꯅ ꯄꯤꯖꯔꯒ ꯑꯩꯈꯣꯏꯒꯤꯅ ꯀꯃꯥꯏꯅ ꯇꯧꯒꯦ ꯍꯥꯏꯕ ꯃꯇꯝꯗ ꯁꯟꯒꯤ ꯑꯩꯈꯣꯏꯒꯤ ꯁꯟꯊꯤ ꯑꯗꯒꯤꯗꯤ ꯌꯦꯟ ꯉꯥꯅꯨꯒꯤ ꯑꯩꯈꯣꯏꯒꯤ ꯃꯊꯤ ꯃꯌꯨꯡ ꯃꯌꯥꯝꯗꯣ ꯑꯩꯈꯣꯏꯅ ꯐꯖꯅ ꯈꯣꯝꯀꯠꯂꯒ ꯑꯩꯈꯣꯏꯅ ꯏꯪꯈꯣꯜꯗ ꯍꯥꯔ ꯑꯣꯏꯅ ꯑꯗꯨꯝ ꯁꯤꯖꯤꯟꯅꯕꯁꯨ ꯌꯥꯏꯗꯅꯀꯣ ꯑꯩꯈꯣꯏꯅ ꯍꯥꯏꯗꯤ ꯑꯇꯣꯞꯄ ꯑꯩꯈꯣꯏꯒꯤ ꯍꯥꯔ ꯀꯔꯤ ꯍꯥꯏꯅꯤ ꯄꯣꯠ ꯆꯩ ꯊꯥꯕ ꯃꯇꯝꯗ ꯇꯣꯉꯥꯟ ꯇꯣꯉꯥꯟꯕ ꯍꯥꯔ ꯅꯨꯡ ꯍꯥꯞꯄꯒꯤ ꯃꯍꯨꯠꯇ ꯑꯩꯈꯣꯏꯅ ꯑꯩꯈꯣꯏꯒꯤ ꯀꯔꯤ ꯁꯟꯒꯤ ꯁꯥ ꯁꯟꯒꯤ ꯑꯣꯏꯕ ꯑꯩꯈꯣꯏꯒꯤ ꯁꯟꯊꯤ ꯒꯨꯝꯕ ꯁꯤꯒꯨꯝꯕꯁꯦ ꯁꯤꯖꯤꯟꯅꯔꯒ ꯍꯥꯔ ꯑꯣꯏꯅ ꯑꯗꯨꯝ ꯁꯤꯖꯤꯟꯅꯕꯤꯔꯒ ꯑꯩꯈꯣꯏꯅ ꯑꯗꯨꯝ ꯁꯤꯖꯤꯟꯅꯕ ꯌꯥꯏꯗꯅ ꯑꯗꯒꯤꯗꯤ ꯌꯨꯝꯗ ꯌꯣꯛꯏꯕ ꯑꯩꯈꯣꯏꯒꯤ ꯌꯦꯟ ꯉꯥꯅꯨꯁꯦ ꯃꯁꯥ ꯅꯥꯟꯅꯗꯤ ꯑꯩꯈꯣꯏ ꯊꯝꯕꯤꯕ ꯇꯥꯔꯦ ꯍꯥꯏꯗꯤ ꯑꯀꯣꯏꯕꯗ ꯑꯩꯈꯣꯏꯒꯤ ꯃꯅꯝ ꯃꯍꯥ ꯄꯥꯏꯊꯣꯔꯛꯇꯅꯕꯅ ꯁꯨꯃꯥꯏꯅ ꯍꯥꯏꯖꯅꯤꯉꯦ ꯑꯗꯨꯒ ꯑꯩꯈꯣꯏꯒꯤ ꯑꯩꯅ ꯑꯩꯈꯣꯏꯒꯤ ꯁꯥ ꯁꯟ ꯌꯣꯛꯂꯛꯞ ꯃꯇꯝꯗꯀꯣ ꯃꯔꯤ ꯂꯩꯅꯕ ꯂꯩꯉꯥꯛ ꯗꯤꯄꯥꯔꯠꯃꯦꯟꯇꯒꯤ ꯑꯩꯅ ꯀꯥꯟꯅꯕ ꯉꯁꯤ ꯐꯥꯎꯕꯗ ꯑꯃꯇ ꯂꯧꯈꯤꯕꯗꯤ ꯂꯩꯖꯗ꯭ꯔꯤ ꯍꯥꯏꯅ ꯍꯥꯏꯖꯅꯤꯡꯉꯤ